ꯑꯩꯅ ꯕꯤꯔꯌꯥꯅꯤ ꯊꯣꯡꯕꯒꯤ ꯔꯦꯁꯤꯄꯤꯗꯣ ꯏꯃꯥꯅꯕꯤꯁꯤꯡꯅ ꯍꯪꯉꯛꯑꯦ ꯃꯣꯏꯅ ꯍꯥꯎꯑꯦ ꯑꯩꯅ ꯊꯣꯡꯕꯗꯣ ꯌꯥꯝ ꯍꯥꯎꯑꯦꯅ ꯍꯥꯏꯕꯗꯒꯤ ꯀꯃꯥꯏꯅ ꯊꯣꯡꯕꯅꯣ ꯇꯥꯛꯄꯤꯌꯣꯅ ꯍꯥꯏꯕꯗꯒꯤ ꯏꯃꯥꯅꯕꯤꯁꯤꯡꯅ ꯍꯪꯉꯛꯄꯗꯒꯤ ꯑꯩꯅ ꯔꯦꯁꯤꯄꯤꯗꯣ ꯁꯨꯃꯥꯏ ꯁꯨꯃꯥꯏꯅ ꯇꯧꯑꯦꯅ ꯍꯥꯏꯕꯗꯣ ꯍꯥꯏ ꯑꯩꯅ ꯐꯥꯔ꯭ꯁꯇ ꯕꯤꯔꯌꯥꯅꯤ ꯆꯦꯡ ꯀꯦ ꯖꯤ ꯑꯃ ꯂꯧꯔꯣꯅ ꯂꯧꯍꯜꯂꯦ ꯑꯗꯨꯗꯒꯤ ꯆꯤꯀꯟ ꯀꯦ ꯖꯤ ꯃꯈꯥꯏ ꯑꯃ ꯂꯧꯔꯦ ꯑꯗꯨꯗꯒꯤ ꯆꯅꯝ ꯂꯧꯔꯦ ꯁꯤꯡ ꯂꯧꯔꯦ ꯇꯤꯜꯍꯧ ꯂꯧꯔꯦ ꯑꯗꯩꯗꯤ ꯕꯤꯔꯌꯥꯅꯤ ꯃꯁꯥꯂꯥ ꯂꯧꯔꯦ ꯑꯗꯨꯗꯒꯤ ꯗꯥꯜ ꯆꯤꯅꯤ ꯑꯗꯨꯗꯒꯤ ꯏꯂꯥꯏꯆꯤ ꯗꯥꯜ ꯆꯤꯅꯤ ꯏꯂꯥꯏꯆꯤ ꯕꯔꯤ ꯏꯂꯥꯏꯆꯤ ꯇꯦꯖ ꯄꯇꯥ ꯂꯣꯏ ꯍꯥꯞꯄꯦ ꯑꯗꯨꯗꯒꯤ ꯖꯤꯔꯥ ꯍꯥꯞꯅꯕ ꯂꯣꯏꯅ ꯂꯧꯔꯦ ꯂꯧꯔꯒ ꯒꯤꯌꯥꯁꯇ ꯄꯣꯠ ꯆꯩ ꯂꯣꯏꯅ ꯁꯨꯔꯦ ꯍꯥꯏꯔ ꯀꯥꯟꯗ ꯒꯤꯌꯥꯁ ꯊꯥꯒꯠꯂꯦ ꯒꯤꯌꯥꯁ ꯊꯥꯒꯠꯂꯒ ꯊꯥꯎ ꯍꯩꯔꯦ ꯊꯥꯎ ꯍꯩꯔꯒ ꯆꯦꯡ ꯑꯗꯨ ꯇꯧꯗ꯭ꯔꯤꯉꯩꯗ ꯆꯦꯡ ꯍꯥꯟꯅ ꯑꯩꯅ ꯇꯤꯡꯊꯣꯛꯑꯒ ꯊꯝꯃꯦ ꯆꯥꯝꯊꯣꯛꯑꯦ ꯆꯥꯝꯊꯣꯛꯑꯕ ꯃꯇꯨꯡꯗ ꯏꯁꯤꯡꯗ ꯇꯤꯡꯉꯒ ꯊꯝꯃꯦꯀꯣ ꯊꯝꯃꯒ ꯒꯤꯌꯥꯁ ꯊꯥꯒꯠꯂꯦ ꯒꯤꯌꯥꯁ ꯊꯥꯒꯠꯂꯒ ꯊꯥꯎ ꯍꯩꯔꯦ ꯊꯥꯎ ꯍꯩꯔꯒ ꯇꯦꯖ ꯄꯇꯥ ꯊꯥꯗꯔꯦ ꯊꯥꯗꯔꯒ ꯖꯤꯔꯥ ꯊꯥꯗꯔꯦ ꯖꯤꯔꯥ ꯊꯥꯗꯔꯒ ꯇꯤꯜꯍꯧ ꯍꯥꯟꯅ ꯐ꯭ꯔꯥꯏ ꯇꯧꯊꯣꯛꯑꯦ ꯐ꯭ꯔꯥꯏ ꯇꯧꯊꯣꯛꯑꯒ ꯇꯤꯜꯍꯧ ꯐ꯭ꯔꯥꯏ ꯇꯧꯊꯣꯛꯑꯒ ꯇꯤꯜꯍꯧ ꯍꯥꯟꯅ ꯈꯔ ꯂꯧꯈꯠꯂꯒ ꯊꯝꯃꯦ ꯈꯔ ꯂꯧꯈꯠꯂꯒ ꯈꯔꯗꯤ ꯍꯥꯞꯄꯦ ꯍꯥꯞꯄꯒ ꯑꯗꯩꯒꯤ ꯆꯅꯝ ꯁꯤꯡ ꯁꯨꯕꯗꯣ ꯂꯣꯏ ꯍꯥꯞꯆꯤꯜꯂꯦ ꯍꯥꯞꯄꯒ ꯑꯗꯩꯒꯤ ꯃꯣꯔꯣꯛ ꯑꯇꯦꯛꯄꯁꯨ ꯍꯥꯞꯄꯦ ꯍꯥꯞꯄꯒ ꯉꯧꯕ ꯍꯧꯔꯦ ꯉꯧꯕ ꯍꯧꯔꯒ ꯕ꯭ꯔꯤꯌꯥꯅꯤ ꯃꯁꯥꯂꯥꯁꯨ ꯍꯥꯞꯄꯦ ꯍꯥꯞꯄꯒ ꯑꯃꯨꯛ ꯃꯆꯨ ꯈꯤꯇꯪ ꯑꯃ ꯍꯥꯞꯄꯦ ꯊꯨꯝ ꯍꯥꯞꯄꯦ ꯍꯥꯞꯄꯒ ꯆꯤꯀꯟ ꯍꯥꯞꯆꯤꯜꯂꯦ ꯆꯝꯄ꯭ꯔꯥ ꯁꯨꯝꯃꯦ ꯍꯥꯟꯅ ꯆꯤꯀꯟꯗꯣ ꯑꯗꯨꯗꯣ ꯆꯤꯀꯟ ꯍꯥꯞꯆꯤꯜꯂꯦ ꯑꯗꯩꯒꯤ ꯈꯥꯃꯦꯟ ꯑꯁꯤꯟꯕꯁꯨ ꯍꯥꯞꯄꯦ ꯍꯥꯞꯄꯒ ꯉꯧꯔꯦ ꯉꯧꯔꯒ ꯑꯣꯜꯂ ꯑꯣꯜꯂꯒ ꯉꯧꯔꯦ ꯉꯧꯔꯒ ꯃꯤꯅꯠ ꯇꯔꯥ ꯅꯠꯇ꯭ꯔꯒ ꯇꯔꯥꯃꯉꯥ ꯌꯥꯔꯅꯤ ꯍꯥꯏꯕ ꯇꯥꯏꯃꯤꯡꯗꯨꯗ ꯑꯃꯨꯛ ꯆꯦꯡ ꯑꯃꯨꯛ ꯍꯥꯞꯆꯤꯜꯂꯦ ꯍꯥꯞꯄꯒ ꯑꯃꯨꯛ ꯏꯁꯤꯡ ꯍꯩꯔꯒ ꯇꯦꯁ ꯍꯥꯟꯅ ꯇꯧꯔꯦ ꯊꯨꯝ ꯌꯥꯔꯕꯅ ꯆꯦꯛ ꯇꯦꯁ ꯇꯧꯔꯒ ꯉꯧꯔꯦ ꯑꯗꯩꯒꯤ ꯏꯁꯤꯡ ꯁꯧꯔꯒ ꯐꯨꯠꯂꯒ ꯊꯝꯃꯦ ꯊꯝꯃꯒ ꯑꯃꯨꯛ ꯗꯝ ꯇꯧꯔꯦ ꯂꯥꯁꯇ ꯗꯝ ꯇꯧꯔꯒ ꯑꯃꯨꯛ ꯌꯥꯔꯅꯤ ꯍꯥꯏꯕꯗ ꯃꯨꯊꯠꯂꯒ ꯑꯃꯨꯛ ꯌꯦꯡꯕꯗꯒꯤ ꯁꯨꯃꯥꯏ ꯁꯨꯃꯥꯏꯅ ꯇꯧꯕ ꯍꯥꯏꯅ ꯇꯥꯛꯈꯤꯕꯗꯒꯤ ꯏꯃꯥꯅꯕꯤꯁꯤꯡꯅ ꯍꯥꯏꯔꯦ ꯃꯈꯣꯏꯗ ꯑꯩꯅ ꯇꯧꯕ ꯃꯑꯣꯡꯗꯨꯃꯛ ꯃꯈꯣꯏꯅꯁꯨ ꯇꯧꯕꯗ ꯌꯥꯝ ꯍꯥꯎꯑꯦꯅ ꯑꯦꯄ꯭ꯔꯤꯁꯦꯠ ꯇꯧꯔꯛꯑꯦ ꯊꯦꯡꯁ ꯇꯧꯔꯛꯑꯦ ꯑꯩꯉꯣꯟꯗ